ꯃꯅꯤꯄꯨꯔꯗ ꯇꯨꯔꯤꯖꯝ ꯂꯥꯛꯄ ꯇꯨꯔꯤꯁꯁꯤꯡ ꯑꯁꯤꯅ ꯑꯩꯈꯣꯏꯒꯤ ꯅꯥꯠꯀꯤ ꯑꯣꯏꯕ ꯇ꯭ꯔꯦꯗꯤꯁꯅꯦꯜ ꯐꯦꯁꯇꯤꯚꯦꯜ ꯀꯌꯥ ꯑꯃꯔꯣꯝ ꯁꯔꯨꯛ ꯌꯥꯗꯨꯅ ꯍꯔꯥꯎ ꯇꯌꯥꯝꯅ ꯌꯥꯎꯏ ꯃꯃꯤꯡ ꯑꯣꯏꯅ ꯄꯟꯖꯔꯕꯗ ꯁ꯭ꯔꯤ ꯒꯣꯚꯤꯟꯗꯖꯤꯒꯤ ꯀꯥꯡ ꯆꯤꯡꯕ ꯑꯃꯁꯨꯡ ꯆꯩꯔꯥꯎꯕꯁꯤꯡ ꯑꯁꯤ ꯑꯩꯈꯣꯏꯅ ꯃꯈꯣꯏꯗ ꯐꯖꯅ ꯃꯁꯛ ꯇꯥꯛꯄꯤꯔꯒ ꯃꯈꯣꯏꯅ ꯍꯔꯥꯎ ꯇꯌꯥꯝꯅ ꯌꯥꯎꯗꯨꯅ ꯑꯩꯈꯣꯏꯒ ꯌꯥꯎꯃꯤꯟꯅꯗꯨꯅ ꯂꯦꯟꯃꯤꯟꯅꯩ ꯑꯗꯨꯒ ꯑꯩꯈꯣꯏꯒꯤ ꯊꯥꯏꯅꯒꯤ ꯑꯣꯏꯕ ꯃꯐꯝ ꯀꯌꯥ ꯃꯅꯤꯄꯨꯔꯤꯒꯤ ꯃꯐꯝ ꯀꯌꯥꯁꯤꯡ ꯑꯁꯤꯗꯁꯨ ꯃꯈꯣꯏꯅ ꯆꯠꯇꯨꯅ ꯊꯤꯖꯤꯟ ꯈꯣꯠꯆꯤꯟꯗꯨꯅ ꯀꯌꯥ ꯇꯧꯏ ꯑꯩꯈꯣꯏꯅ ꯃꯗꯨꯁꯨ ꯑꯩꯈꯣꯏꯅ ꯑꯌꯥꯕ ꯄꯤ ꯑꯗꯨꯒ ꯃꯈꯣꯏꯅ ꯂꯥꯛꯑꯒ ꯑꯩꯈꯣꯏꯒꯤ ꯃꯅꯤꯄꯨꯔꯗ ꯊꯥꯏꯅꯒꯤ ꯑꯣꯏꯕ ꯇ꯭ꯔꯦꯗꯤꯁꯅꯦꯜꯒꯤ ꯑꯣꯏꯖꯕ ꯀꯌꯥꯁꯤꯡ ꯑꯁꯤ ꯃꯣꯏꯅ ꯌꯦꯡꯗꯨꯅ ꯂꯧꯈꯠꯇꯨꯅ ꯌꯥꯎꯃꯤꯟꯅꯗꯨꯅ ꯑꯩꯈꯣꯏꯅ ꯄꯨꯂꯞ ꯊꯧꯔꯝ ꯀꯌꯥ ꯀꯥꯡꯆꯤꯡꯕ ꯌꯥꯎꯁꯪꯁꯤꯡ ꯑꯁꯤ ꯁꯥꯟꯅꯃꯤꯟꯅꯗꯨꯅ ꯃꯈꯣꯏꯗ ꯃꯁꯛ ꯇꯥꯛꯄꯤꯗꯨꯅ ꯅꯨꯡꯉꯥꯏꯕ ꯐꯥꯎꯍꯜꯂꯤ ꯑꯃꯁꯨꯡ ꯄꯣꯛꯍꯜꯂꯤ